ꯍꯣꯏ ꯑꯩ ꯏꯁꯩ ꯇꯥꯕ ꯄꯥꯝꯖꯩ ꯑꯗꯨꯒ ꯑꯩꯅ ꯏꯁꯩ ꯇꯥꯕꯒꯤ ꯃꯥꯒꯤ ꯏꯁꯩꯒꯤ ꯃꯈꯜ ꯍꯥꯏꯕ ꯇꯥꯔꯒꯗꯤ ꯈꯨꯅꯨꯡ ꯏꯁꯩ ꯍꯥꯏꯅ ꯑꯩꯈꯣꯏꯗꯒꯤ ꯊꯥꯏꯅꯗꯒꯤ ꯂꯩꯔꯛꯂꯕ ꯊꯥꯏꯅꯒꯤ ꯑꯩꯈꯣꯏꯒꯤ ꯄꯨꯋꯥꯔꯤꯒ ꯃꯔꯤ ꯂꯩꯅꯔꯕ ꯁꯩꯊꯥꯕ ꯏꯁꯩ ꯃꯈꯜꯁꯤꯅꯤ ꯑꯩꯅ ꯈ꯭ꯋꯥꯏꯗꯩ ꯄꯥꯝꯖꯩꯁꯦ ꯑꯗꯨꯒ ꯑꯩꯒꯤ ꯀꯂꯥꯀꯥꯔ ꯑꯣꯏꯅ ꯍꯥꯏꯌꯨ ꯍꯥꯏꯕ ꯇꯥꯔꯒꯗꯤ ꯑꯩꯒꯤ ꯄꯥꯝꯖꯕ ꯀꯂꯥꯀꯥꯔꯗꯤ ꯅꯨꯄꯤꯒꯤ ꯁꯤꯡꯒꯔ ꯏꯁꯩ ꯁꯛꯄꯤꯗ ꯄꯨꯁꯄꯔꯥꯅꯤ ꯑꯗꯨꯒ ꯅꯨꯄꯥꯗꯅ ꯁꯗꯥꯅꯟꯗꯅꯤ ꯑꯗꯨꯒ ꯏꯁꯩꯁꯦ ꯀꯩꯅꯣ ꯈ꯭ꯋꯥꯏꯗꯒꯤ ꯁꯩꯊꯥꯕ ꯑꯗꯒꯤ ꯃꯇꯝꯒꯤ ꯃꯇꯝ ꯏꯁꯩ ꯍꯥꯏꯔꯤꯕ ꯏꯁꯩ ꯃꯈꯜ ꯃꯈꯜ ꯑꯩꯈꯣꯏꯒꯤ ꯂꯞ ꯁꯣꯡ ꯀꯔꯤ ꯀꯔꯥ ꯃꯌꯥꯝ ꯑꯃ ꯂꯩ ꯁꯤꯒꯤ ꯃꯔꯛꯇ ꯑꯩꯅ ꯈ꯭ꯋꯥꯏ ꯄꯥꯝꯖꯕꯗꯤ ꯑꯩꯅ ꯉꯁꯥꯏ ꯃꯃꯥꯡꯗꯁꯨ ꯄꯟꯖꯈꯤꯕ ꯈꯨꯅꯨꯡ ꯏꯁꯩ ꯍꯥꯏꯕꯗꯨꯅꯤ